ꯑꯥ ꯇꯥꯖꯩ ꯑꯣ ꯄꯣꯠ ꯆꯩ ꯈꯔ ꯑꯦꯟꯁꯥꯡ ꯅꯥꯄꯤ ꯈꯔ ꯌꯦꯡꯁꯤꯔꯥꯅ ꯂꯥꯛꯞ ꯀꯔꯤ ꯀꯔꯤ ꯄꯣꯠ ꯂꯩ ꯑꯣ ꯑꯥ ꯃꯅꯥ ꯃꯁꯤꯡ ꯍꯥꯟꯅ ꯎꯝ

ꯑꯣ ꯌꯣꯡꯆꯥꯛꯇꯤ ꯎꯗꯦ ꯃꯅꯨꯡꯗ ꯂꯩꯕ꯭ꯔꯥ ꯐꯪꯒꯗ꯭ꯔꯥ ꯑꯣ ꯌꯣꯡꯆꯥꯛꯁꯤꯅ ꯀꯌꯥ ꯀꯌꯥ ꯄꯩꯁꯥꯗꯤ ꯀꯌꯥ ꯀꯌꯥ ꯄꯤ ꯑꯣ ꯑꯣ ꯑꯩꯁꯤ ꯊꯧꯗꯣꯛ ꯑꯃꯒꯤ ꯈꯔ ꯌꯥꯝ ꯂꯧꯅꯤꯡꯕ ꯑꯥ ꯍꯪꯆꯤꯠꯀꯤꯅꯤ ꯑꯣ ꯑꯗꯨꯗꯤ ꯑꯩ ꯄꯣꯠꯁꯨ ꯈꯔ ꯌꯥꯝ ꯂꯧꯒꯗꯧꯅꯤꯅ ꯃꯃꯟꯁꯨ ꯈꯔ ꯇꯥꯕꯤꯔꯣ ꯑꯣ ꯌꯣꯡꯆꯥꯛ ꯉꯁꯥꯏ ꯍꯥꯏꯕꯗꯣ ꯌꯣꯡꯆꯥꯛ ꯆꯥꯝꯃꯗ ꯂꯨꯄꯥ ꯀꯌꯥ ꯍꯥꯏꯕꯤꯕꯅꯣ ꯑꯗꯨꯗꯤ ꯌꯣꯡꯆꯥꯛ ꯆꯅꯤꯃꯨꯛ ꯊꯝꯕꯤꯔꯝꯃꯣꯅꯦ ꯑꯩ ꯍꯌꯦꯡ ꯍꯌꯦꯡ ꯍꯌꯦꯡ ꯂꯧꯕ ꯌꯥꯅꯤꯀꯣ

ꯑꯥ ꯁꯤꯗꯒꯤ ꯀꯤꯂꯣꯃꯤꯇꯔ ꯑꯍꯨꯝꯃꯨꯛ ꯂꯥꯞꯀꯅꯤ ꯑꯥ ꯁꯤꯗꯒꯤ ꯈꯔ

ꯑꯣ ꯑꯣ ꯑꯥꯜꯂꯨꯁꯤꯅ ꯀꯦ ꯖꯤꯗ ꯀꯌꯥ ꯀꯌꯥ ꯄꯤꯕꯤꯔꯤꯅꯣ ꯑꯗꯨꯒ ꯆꯨꯝꯅꯒꯤ ꯑꯥꯜꯂꯨꯁꯤꯗꯤ ꯑꯥꯜꯂꯨ ꯑꯉꯧꯕ ꯑꯣ ꯑꯗꯨꯗꯤ ꯑꯥꯜꯂꯨ ꯑꯉꯧꯕꯁꯦ ꯀꯦ ꯖꯤ ꯀꯨꯟꯃꯨꯛꯇꯪꯒ ꯍꯥꯞꯆꯤꯟꯕꯤꯔꯣ ꯑꯗꯨꯗꯤ ꯑꯥ ꯑꯉꯥꯡꯕꯁꯤꯗꯤ ꯍꯧꯖꯤꯛ ꯍꯧꯖꯤꯛ ꯊꯧꯗꯣꯛꯀꯤꯗꯗꯤ ꯁꯤꯖꯤꯟꯅꯔꯣꯏꯗꯧꯕꯅꯤꯅ ꯑꯃꯨꯛ ꯈꯔ ꯇꯞꯅ ꯂꯧꯔꯒꯦ ꯑꯥ ꯑꯥ ꯍꯣꯏ ꯍꯣꯏ ꯍꯣꯏ ꯑꯩ ꯆꯝꯐꯨꯠꯀꯤꯁꯨ ꯂꯧꯗꯣꯔꯤꯃꯤ ꯆꯝꯐꯨꯠꯀꯤ ꯃꯥꯏꯔꯦꯟꯁꯤ ꯁꯤ ꯂꯩꯔꯤꯁꯤꯅ ꯂꯣꯏꯔꯕ꯭ꯔꯥ

ꯁꯤꯗ ꯊꯝꯃꯤꯕ ꯃꯥꯏꯔꯦꯟꯁꯦ ꯑꯃꯃꯝꯗ ꯀꯦ ꯖꯤ ꯀꯌꯥꯃꯨꯛ ꯇꯥꯒꯅꯤ ꯑꯣ ꯑꯗꯨꯗꯤ ꯑꯍꯨꯝꯃꯨꯛ ꯂꯧꯕꯗ ꯌꯥꯅꯤ ꯑꯗꯨꯗꯤ ꯍꯣꯏ ꯑꯗꯨ ꯃꯥꯏꯔꯦꯟꯁꯤꯒꯤ ꯃꯃꯟꯁꯤꯅ ꯀꯌꯥꯅꯣ ꯑꯗꯨꯗꯤ ꯑꯥ ꯃꯥꯏꯔꯦꯟ ꯑꯍꯨꯝꯁꯤꯗꯗꯤ ꯀꯦ ꯖꯤ ꯀꯌꯥ ꯇꯥꯔꯦ ꯑꯥ ꯎꯝ ꯍꯣꯏ ꯍꯣꯏ ꯍꯣꯏ ꯑꯥ ꯀꯣꯝꯄ꯭ꯔꯦꯛꯇꯤ ꯂꯩꯕ꯭ꯔꯥ ꯑꯣ ꯂꯐꯨꯒꯨꯝꯕ ꯑꯗꯨ ꯁꯤꯡꯖꯨꯒꯤ ꯍꯧꯖꯤꯛꯀꯤ ꯃꯌꯥꯝꯗꯣ ꯂꯐꯨꯒꯨꯝꯕ ꯑꯗꯒꯤꯗꯤ ꯁꯤꯡꯖꯨ ꯄꯥꯟꯒꯨꯝꯕ ꯑꯗꯨꯝꯕ ꯈꯔ ꯁꯤꯡꯖꯨꯒꯤ ꯁꯤꯡꯗꯨꯗ ꯆꯪꯕ ꯃꯌꯥꯟꯁꯤꯡ ꯈꯔ ꯄꯥꯝꯃꯤ

ꯃꯤ ꯆꯅꯤ ꯌꯥꯡꯈꯩꯒꯨꯝꯕꯒꯤ ꯑꯣꯏꯅꯤ

ꯍꯣꯏ ꯍꯪꯆꯤꯠꯀꯤꯅꯤ ꯑꯥ ꯍꯣꯏ ꯌꯥꯏꯌꯦ ꯑꯥ ꯆꯪꯒꯅꯤ ꯃꯔꯣꯏ ꯃꯔꯥꯡꯁꯦ ꯅꯄꯥꯛꯄꯤ ꯃꯔꯨ ꯂꯩꯒꯗ꯭ꯔꯥ ꯑꯣ ꯉꯥ ꯊꯣꯡꯕꯗ ꯅꯄꯥꯛꯄꯤꯁꯦ ꯌꯥꯝ ꯆꯪꯏ ꯍꯥꯏꯕ ꯑꯗꯨ ꯅꯄꯥꯛꯄꯤꯁꯨ ꯈꯔ ꯍꯥꯏꯔꯛꯄ ꯑꯗꯒꯤ ꯅꯄꯥꯛꯄꯤ ꯅꯥꯀꯨꯞꯄꯤꯁꯨ ꯅꯥꯀꯨꯞꯄꯤꯗꯤ ꯂꯩꯕ ꯎꯗꯦ

ꯍꯣꯏ ꯑꯗꯨꯗꯤ ꯍꯧꯖꯤꯛ ꯑꯩꯅ ꯍꯥꯏꯕ ꯄꯣꯠꯁꯤꯡꯁꯦ ꯑꯥ ꯍꯧꯖꯤꯛ ꯑꯩꯅ ꯍꯥꯏꯕ ꯄꯣꯠꯁꯤꯡꯁꯦ ꯑꯗꯨꯗꯤ ꯑꯩ ꯍꯧꯖꯤꯛ ꯑꯃꯇ ꯄꯨꯔꯔꯣꯏꯒꯦ ꯑꯗꯨꯗꯤ ꯍꯌꯦꯡ ꯄꯣꯠꯇꯨ ꯂꯣꯏ ꯁꯨꯔ ꯀꯥꯟꯗ ꯄꯨꯂꯞ ꯎꯝ ꯗꯦꯂꯤꯕꯔꯤ ꯇꯧꯍꯟꯕꯤꯔꯣ ꯑꯗꯨꯗꯤ

ꯑꯣ ꯑꯣ ꯑꯣ ꯁꯤꯡ ꯁꯤꯡ ꯈꯔ ꯆꯪꯒꯅꯤ ꯁꯤꯡꯗꯣ ꯁꯤꯡꯗꯣ ꯈꯔ ꯍꯦꯜꯂꯁꯨ ꯀꯦ ꯖꯤ ꯑꯃꯃꯨꯛ ꯁꯤꯡꯗꯨ ꯍꯥꯞꯆꯤꯟꯕꯤꯔꯛꯑꯣ ꯑꯗꯨꯒ ꯀꯔꯤ ꯀꯔꯤ ꯋꯥꯠꯂꯤ ꯎꯝ ꯑꯗꯨꯒ ꯈꯥꯃꯦꯟ ꯑꯁꯤꯟꯕꯗꯨꯁꯨ ꯀꯦ ꯖꯤ ꯃꯉꯥꯃꯨꯛ ꯍꯥꯞꯆꯤꯟꯕꯤꯔꯛꯑꯣ ꯑꯥ ꯑꯗꯨꯗꯤ ꯎꯝ ꯑꯥ ꯑꯥ

ꯑꯥ ꯃꯁꯥꯂꯥ ꯀꯔꯤ ꯀꯩꯕꯨꯗꯤ ꯂꯩꯔꯛꯑꯒ ꯂꯩꯍꯧꯔꯕ ꯑꯗꯨꯗꯨꯅ ꯊꯥꯎꯁꯤ ꯑꯣꯏꯅ ꯈꯔ ꯂꯧꯈ꯭ꯔꯒꯦ ꯊꯥꯎꯁꯤ ꯈꯔ ꯕꯣꯇꯜ ꯂꯤꯇꯔꯒꯤꯁꯦ ꯇꯔꯥꯃꯨꯛꯇꯪ ꯁꯤꯒ ꯍꯌꯦꯡ ꯍꯥꯞꯄꯤꯔꯛꯑꯣ

ꯍꯣꯏ ꯍꯣꯏ ꯌꯥꯏ ꯌꯥꯏ ꯑꯥ ꯑꯗꯨꯗꯤ ꯍꯣꯏ ꯍꯣꯏ ꯑꯗꯨꯗꯤ